ꯁꯥꯏꯟꯁꯀꯤ ꯃꯔꯝꯗ ꯑꯩꯒꯤ ꯐ꯭ꯔꯦꯟꯁꯤꯡꯗ ꯍꯥꯏꯅꯤꯡꯕꯗꯤ ꯑꯩꯈꯣꯏ ꯑꯥꯏ ꯇꯤ ꯑꯥꯏ ꯒꯨꯝꯕ ꯑꯗꯒꯤ ꯀꯩꯅꯣ ꯃꯦꯗꯤꯀꯦꯜ ꯒꯨꯝꯕ ꯀꯩꯒꯨꯝꯕ ꯃꯌꯥꯝ ꯑꯃ ꯇꯝꯕ ꯌꯥꯈ꯭ꯔꯦ ꯑꯗꯨꯒ ꯑꯩꯅ ꯃꯣꯏꯗ ꯇꯝꯍꯟꯅꯤꯡꯕ ꯃꯐꯝ ꯍꯥꯏꯔꯒꯅ ꯑꯩꯈꯣꯏꯒꯤ ꯀꯣꯂꯦꯁꯀꯨꯝꯕ ꯑꯗꯒꯤ ꯑꯥꯏ ꯑꯥꯏ ꯇꯤ ꯒꯨꯝꯕ ꯑꯗꯒꯤ ꯑꯇꯩ ꯑꯇꯩ ꯃꯌꯥꯝ ꯑꯃ ꯂꯩꯈ꯭ꯔꯦ